ꯑꯩꯅ ꯃꯃꯥꯑꯥꯔꯠꯇꯒꯤ ꯃꯃꯥꯑꯥꯔꯠꯀꯤ ꯍꯤꯌꯔ ꯑꯣꯏꯜ ꯑꯃ ꯂꯩꯔꯨꯏ ꯍꯥꯏꯔꯤꯕ ꯍꯤꯌꯔ ꯑꯣꯏꯜ ꯑꯁꯤ ꯄ꯭ꯔꯥꯏꯁꯅ ꯊ꯭ꯔꯤ ꯅꯥꯏꯟꯇꯤꯅꯤ ꯃꯁꯤ ꯑꯣꯐꯔ ꯄ꯭ꯔꯥꯏꯁ ꯊ꯭ꯔꯤ ꯇ꯭ꯋꯦꯟꯇꯤꯗ ꯑꯩꯅ ꯂꯧꯔꯛꯄꯅꯤ ꯍꯥꯏꯔꯤꯕ ꯊꯥꯎ ꯑꯁꯤ ꯌꯥꯝꯅ ꯕꯤꯅꯤꯐꯤꯁꯦꯜ ꯑꯣꯏ ꯑꯩꯉꯣꯟꯗ ꯃꯁꯤꯒꯤ ꯊꯥꯎ ꯑꯁꯤꯅ ꯁꯤꯖꯤꯟꯅꯕ ꯃꯇꯝꯗ ꯑꯩꯉꯣꯟꯗ ꯂꯩꯔꯝꯕ ꯀꯣꯛꯇ ꯂꯩꯔꯝꯕ ꯂꯨꯄꯧꯁꯤꯡꯗꯒꯤ ꯐꯍꯟꯕ ꯉꯝꯃꯤ ꯑꯃꯗꯤ ꯊꯥꯎ ꯑꯁꯤ ꯁꯤꯖꯤꯟꯅꯕ ꯃꯇꯝꯗ ꯌꯥꯝꯅ ꯃꯅꯝ ꯅꯨꯡꯁꯤꯕ ꯑꯗꯨꯗꯒꯤ ꯁꯝꯗ ꯁꯝ ꯊꯥꯒꯠꯍꯟꯕ ꯅꯠꯇ꯭ꯔꯒꯁꯨ ꯁꯝꯁꯤ ꯁꯥꯏꯅꯤꯡ ꯀꯥꯍꯟꯕ ꯑꯗꯨꯗꯒꯤ ꯃꯁꯤꯒꯤ ꯊꯥꯎꯁꯤ ꯃꯅꯝ ꯑꯗꯨꯛꯀꯤꯁꯨ ꯃꯇꯤꯛ ꯅꯨꯡꯁꯤ ꯑꯃꯗꯤ ꯊꯥꯎ ꯑꯁꯤ ꯌꯥꯝꯅ ꯃꯅꯝ ꯅꯨꯡꯁꯤꯕꯇ ꯅꯠꯇꯅ ꯊꯥꯎ ꯑꯁꯤ ꯃꯌꯥꯝꯅꯁꯨ ꯌꯥꯝꯅ ꯗꯤꯃꯥꯟ ꯂꯩꯕ ꯃꯌꯥꯝꯅ ꯑꯣꯗꯔ ꯌꯥꯝꯅ ꯄꯤꯅꯔꯛꯄ ꯊꯥꯎ ꯃꯈꯜꯅꯤ ꯃꯥꯁꯤ ꯑꯦꯛꯁꯄꯤꯌꯥꯔꯤ ꯗꯦꯠꯁꯨ ꯌꯥꯝꯅ ꯀꯥꯍꯦꯟꯅꯕꯨꯗꯤ ꯁꯥꯡꯕ ꯅꯠꯇ꯭ꯔꯦ ꯑꯗꯨ ꯑꯣꯏꯔꯒꯁꯨ ꯍꯥꯏꯔꯤꯕ ꯍꯤꯌꯔ ꯑꯣꯏꯜ ꯑꯁꯤ ꯑꯗꯨꯛꯀꯤ ꯃꯇꯤꯛ ꯕꯤꯅꯤꯐꯤꯁꯦꯜ ꯑꯣꯏ ꯑꯩꯉꯣꯟꯗ ꯁꯝ ꯗ ꯃꯣꯠꯁꯤꯜꯂꯒ ꯂꯩꯔꯝꯕ ꯑꯗꯨꯗꯒꯤ ꯁꯝ ꯄꯟꯁꯤꯟꯅꯔꯒ ꯂꯩꯔꯝꯕꯒ ꯑꯗꯨꯒꯨꯝꯕ ꯂꯣꯏꯅ ꯁ꯭ꯃꯨꯠ ꯑꯣꯏꯍꯜꯂꯛꯈꯤ ꯖ꯭ꯋꯥꯏ ꯖ꯭ꯋꯥꯏ ꯇꯥꯍꯟꯕ ꯉꯝꯃꯤ ꯍꯥꯏꯔꯤꯕ ꯍꯤꯌꯔ ꯑꯣꯏꯜ ꯑꯁꯤꯅ ꯑꯃꯗꯤ ꯍꯤꯌꯥꯔ ꯑꯣꯏꯜ ꯑꯁꯤ ꯇꯩꯔꯨꯕ ꯃꯇꯝꯗꯒꯤ ꯑꯩꯒꯤ ꯁꯝꯁꯤ ꯋꯥꯎꯔꯤ ꯋꯥꯎꯔꯤ ꯇꯧꯔꯝꯕ ꯑꯗꯨ ꯄꯨꯔꯥ ꯕ꯭ꯂꯦꯛ ꯀꯂꯔꯗ ꯆꯪꯉꯛꯈꯤ ꯑꯃꯗꯤ ꯊꯥꯎ ꯑꯁꯤ ꯌꯥꯝꯅ ꯀꯥꯟꯅꯕ ꯄꯤ ꯑꯩꯉꯣꯟꯗꯗ ꯅꯠꯇꯅ ꯃꯌꯥꯝꯅꯁꯨ ꯌꯥꯝꯅ ꯄꯥꯟꯅꯩ ꯃꯌꯥꯝꯗꯁꯨ ꯀꯥꯟꯅꯕ ꯑꯁꯤ ꯑꯁꯨꯒꯨꯝꯅ ꯑꯩꯉꯣꯟꯗ ꯐꯪꯏꯕ ꯀꯥꯟꯅꯕ ꯑꯁꯤꯒꯨꯝꯅ ꯃꯌꯥꯝꯗꯁꯨ ꯐꯪꯏ ꯍꯥꯏꯅ ꯍꯥꯏ